ꯈꯨꯡꯒꯪꯗ ꯏꯂꯦꯛꯇ꯭ꯔꯤꯛ ꯁꯤꯖꯟꯅꯕ ꯌꯥꯕ ꯄꯣꯠꯁꯤꯡ ꯍꯥꯏꯔꯒꯗꯤ ꯃꯁꯤ ꯌꯥꯝꯅ ꯗꯔꯀꯥꯔ ꯑꯣꯏꯕ ꯍꯤꯡꯕꯗ ꯆꯪꯗ꯭ꯔꯕ ꯌꯥꯗꯕ ꯑꯃ ꯑꯣꯏꯅ ꯍꯧꯖꯤꯛꯀꯥꯟꯒꯤ ꯈꯨꯡꯒꯪꯁꯤꯡꯗ ꯁꯤꯖꯤꯟꯅꯔꯛꯂꯤꯕ ꯁꯝꯅ ꯍꯥꯏꯔꯕꯗ ꯂꯣꯟꯁꯤꯡꯗ ꯂꯧꯎ ꯁꯤꯡꯎꯗ ꯏꯁꯤꯡ ꯆꯤꯡꯕ ꯑꯃꯗꯤ ꯌꯨꯝꯒꯤ ꯊꯕꯛ ꯊꯧꯔꯝ ꯀꯌꯥꯗ ꯃꯔꯨ ꯑꯣꯏꯅ ꯆꯥꯛ ꯊꯣꯡꯕ ꯐꯤꯁꯨ ꯐꯤꯁꯥꯝ ꯑꯃꯗꯤ ꯏꯪꯈꯣꯜ ꯑꯩꯈꯣꯏꯅ ꯄꯣꯠꯂꯝꯁꯤꯡ ꯅꯨꯡꯇꯤꯒꯤ ꯁꯤꯖꯤꯟꯅꯔꯤꯕ ꯏꯂꯦꯛꯇ꯭ꯔꯤꯛꯀꯤ ꯑꯣꯏꯕ ꯗꯤꯚꯥꯏꯁ ꯐꯣꯟ ꯂꯦꯞꯇꯣꯞ ꯀꯝꯄ꯭ꯌꯨꯇꯔ ꯔꯦꯗꯤꯑꯣ ꯇꯦꯂꯤꯚꯤꯖꯟꯅꯆꯤꯡꯕ ꯀꯌꯥꯅꯤ ꯃꯈꯣꯏ ꯑꯁꯤ ꯃꯤꯑꯣꯏꯕꯅ ꯍꯤꯡꯕꯗ ꯇꯠꯅ ꯊꯥꯅꯕ ꯌꯥꯗ꯭ꯔꯕ ꯄꯣꯠꯂꯝꯁꯤꯡ ꯑꯃ ꯑꯣꯏꯔꯛꯂꯤ ꯑꯗꯨꯅ ꯈꯨꯡꯒꯪꯁꯤꯡꯗ ꯏꯂꯦꯛꯇ꯭ꯔꯤꯛꯁꯤꯇꯤ ꯍꯥꯏꯕꯁꯤ ꯌꯥꯝꯅ ꯗꯔꯀꯥꯔ ꯑꯣꯏꯅ ꯁꯤꯖꯤꯟꯅꯔꯤ